ꯑꯧ ꯍꯜꯂꯣ ꯑꯣ ꯑꯩꯅꯦ ꯀꯔꯤ ꯂꯩꯔꯦ ꯍꯣ ꯍꯣ ꯍꯣ ꯂꯥꯛꯑꯣ ꯚꯥꯏ ꯑꯗꯨ ꯄꯨꯡ ꯀꯌꯥꯗ ꯂꯥꯛꯀꯦ ꯍꯥꯏꯕ ꯅꯪ ꯄꯨꯡ ꯇꯔꯥꯒꯤ ꯆꯥꯡꯒꯨꯝꯕꯗ ꯍꯧꯕꯅꯦ ꯑꯗꯨ ꯂꯥꯛꯄꯗꯤ ꯈꯔ ꯉꯟꯗꯕ ꯌꯥꯔꯣꯏ ꯍꯣꯏ ꯍꯣꯏ ꯍꯣꯏ ꯑꯗꯨ ꯌꯦꯡꯂꯒ ꯑꯗꯨ ꯆꯥꯅꯕ ꯊꯛꯅꯕꯗꯤ ꯑꯩ ꯁꯤꯜꯂꯒꯦ ꯑꯗꯨ ꯂꯥꯛꯇꯤ ꯂꯥꯛꯑꯣ ꯁꯣꯏꯗꯅ

ꯑꯥ ꯍꯣꯏ ꯍꯣꯏ ꯍꯣꯏ ꯍꯣꯏ ꯍꯣꯏ ꯑꯗꯨꯗꯤ ꯅꯨꯃꯤꯗꯥꯡ ꯄꯨꯜꯂꯁꯦ ꯅꯨꯃꯤꯗꯥꯡꯗ ꯆꯥꯃꯤꯟꯅꯔꯁꯦ ꯍꯣꯏ ꯍꯣꯏ ꯍꯣꯏ ꯑꯗꯨ ꯂꯥꯛꯇꯤ ꯂꯥꯛꯑꯣ ꯑꯗꯨꯝ ꯈꯔ ꯉꯟꯅ ꯂꯥꯛꯎꯀꯣ ꯃꯔꯝꯗꯤ ꯀꯨꯝꯍꯩꯗꯨ ꯄꯨꯡ ꯇꯔꯥꯗ ꯍꯧꯒꯗꯕꯅꯤꯅ ꯈꯔ ꯉꯟꯅ ꯂꯥꯛꯇꯕ ꯌꯥꯔꯣꯏꯕ ꯍꯣꯏ ꯑꯗꯨ ꯍꯥꯏꯒꯦ ꯍꯥꯏꯕ꯭ꯔꯣ ꯑꯗꯨ ꯌꯥꯔꯒꯦꯔꯣ ꯑꯇꯣꯞꯄꯗꯤ ꯍꯣꯏ ꯍꯣꯏ ꯑꯗꯨꯗꯤ ꯍꯌꯦꯡ ꯊꯦꯡꯅꯔꯁꯦ ꯍꯣꯏ ꯎꯝ ꯊꯝꯃꯦ